ꯑꯩꯅ ꯈꯟꯖꯕꯗ ꯃꯅꯤꯄꯨꯔꯒꯤ ꯂꯦꯡꯒ꯭ꯋꯦꯁꯁꯦ ꯑꯩꯈꯣꯏꯅ ꯀꯃꯥꯏꯅ ꯄ꯭ꯔꯣꯃꯣꯠ ꯇꯧꯒꯗꯒꯦ ꯍꯥꯏ ꯇꯥꯔꯒꯗꯤ ꯑꯩꯈꯣꯏ ꯃꯅꯤꯄꯨꯔꯗ ꯈꯛꯇꯗ ꯅꯠꯇꯕꯤꯗ ꯍꯥꯏ ꯇꯥꯔꯦꯀꯣ ꯂꯩꯔꯤꯕ ꯁ꯭ꯇꯦꯠ ꯑꯇꯣꯞꯄ ꯁ꯭ꯇꯦꯠ ꯏꯟꯗꯤꯌꯥꯒꯤ ꯑꯇꯣꯞꯄ ꯁ꯭ꯇꯦꯠ ꯅꯠꯇ꯭ꯔꯒ ꯑꯇꯣꯞꯄ ꯀꯟꯇ꯭ꯔꯤꯁꯤꯡꯗ ꯍꯥꯏꯇꯥꯔꯦ ꯃꯣꯏꯁꯤꯡꯗꯁꯨ ꯈꯔ ꯍꯥꯏꯕꯗꯤ ꯑꯩꯈꯣꯏꯒꯤ ꯃꯅꯤꯄꯨꯔꯒꯤ ꯑꯁꯤ ꯂꯦꯡꯒ꯭ꯋꯦꯁ ꯁꯤꯅꯤ ꯍꯥꯏꯕ ꯑꯃꯈꯛ ꯈꯪꯍꯟꯅꯤꯡꯕꯗꯣ ꯍꯥꯏꯕꯗꯤ ꯑꯩꯈꯣꯏꯒꯤ ꯏꯟꯗꯤꯌꯥꯗꯗꯤ ꯃꯦꯟ ꯑꯣꯏꯅ ꯑꯩꯈꯣꯏ ꯍꯤꯟꯗꯤꯁꯦ ꯃꯌꯥꯝ ꯉꯥꯡꯅꯩꯀꯣ ꯍꯤꯟꯗꯤꯁꯦ ꯑꯣꯜ ꯁ꯭ꯇꯦꯠ ꯈꯨꯗꯤꯡꯃꯛꯅ ꯂꯣꯏꯅ ꯑꯌꯥꯝꯕ ꯂꯣꯏꯅ ꯈꯪꯉꯦ ꯈꯪꯉꯒ ꯂꯥꯏꯛ ꯑꯗꯨꯃꯥꯏꯅ ꯇꯧꯔꯀꯥꯟꯗ ꯄ꯭ꯔꯣꯃꯣꯠꯁꯦ ꯇꯧꯍꯟꯅꯤꯡꯉꯦ ꯍꯥꯏꯕꯗꯤ ꯑꯩꯈꯣꯏ ꯄ꯭ꯔꯤꯊꯤꯕꯤ ꯄꯨꯝ ꯄꯨꯝꯕ ꯁꯤꯟ ꯊꯨꯡꯅ ꯄ꯭ꯔꯣꯃꯣꯠꯁꯦ ꯇꯧꯖꯍꯟꯅꯤꯡꯉꯦ ꯑꯗꯨꯒ ꯀꯃꯥꯏꯅ ꯄ꯭ꯔꯤꯖꯥꯔꯞ ꯇꯧꯒꯗꯒꯦ ꯍꯥꯏ ꯇꯥꯔꯒꯗꯤ ꯑꯩꯈꯣꯏꯒꯤ ꯂꯣꯟꯁꯦ ꯍꯥꯏ ꯇꯥꯔꯦ ꯑꯩꯈꯣꯏꯒꯤ ꯃꯅꯤꯄꯨꯔ ꯃꯅꯤꯄꯨ ꯃꯩꯇꯩ ꯃꯆꯥ ꯑꯩꯈꯣꯏ ꯃꯅꯤꯄꯨꯔꯗ ꯂꯩꯔꯤꯕ ꯑꯩꯈꯣꯏ ꯈꯨꯗꯤꯡꯃꯛꯅ ꯑꯩꯈꯣꯏꯒꯤ ꯏꯌꯦꯛ ꯑꯩꯈꯣꯏꯒꯤ ꯏꯔꯣꯟꯖꯦ ꯃꯌꯦꯛ ꯁꯦꯡꯅ ꯈꯪꯕꯤꯕ ꯀꯣ ꯑꯗꯒꯤ ꯄꯤꯛꯏꯉꯩ ꯂꯥꯏꯔꯤꯛ ꯇꯝꯃꯤꯉꯩ ꯃꯇꯝꯗꯒꯤ ꯍꯧꯅ ꯃꯈꯣꯡ ꯁꯦꯡꯅ ꯆꯠꯂꯒ ꯍꯌꯦꯡ ꯆꯥꯎꯔꯛꯑꯀꯥꯟꯗ ꯃꯣꯏꯅ ꯍꯥꯏꯕꯗꯤ ꯃꯣꯏꯅ ꯌꯨꯝꯕꯤ ꯑꯣꯏꯗꯨꯔꯤꯕꯅꯤꯅ ꯑꯗꯨꯃꯥꯏꯅ ꯇꯧꯔꯒ ꯄ꯭ꯔꯤꯖꯥꯔꯞ ꯇꯧꯍꯟꯅꯤꯡꯉꯦ